ꯏꯃꯨꯡ ꯑꯃꯗ ꯅꯨꯄꯥ ꯑꯃꯁꯨꯡ ꯅꯨꯄꯤꯒꯤ ꯊꯧꯗꯥꯡ ꯇꯣꯉꯥꯜꯂꯦ ꯅꯨꯄꯤꯅ ꯆꯥꯛ ꯏꯁꯤꯡ ꯊꯣꯡꯕ ꯐꯤ ꯁꯨꯕ ꯏꯃꯨꯡ ꯂꯣꯏꯁꯤꯟꯕ ꯂꯝ ꯋꯥꯏ ꯇꯥꯁꯤꯟꯕ ꯅꯨꯄꯤ ꯇꯧꯋꯦ ꯅꯨꯄꯥꯁꯨ ꯃꯔꯛ ꯃꯔꯛꯇ ꯃꯇꯦꯡ ꯄꯥꯡꯉꯤ ꯑꯗꯨꯕꯨ ꯅꯨꯄꯥꯗꯤ ꯅꯣꯡꯉꯥꯟꯕ ꯃꯣꯏꯗꯤ ꯌꯨꯝꯗꯒꯤ ꯃꯄꯥꯟ ꯊꯣꯛꯈ꯭ꯔꯒ ꯏꯃꯨꯡ ꯑꯗꯨꯒꯤ ꯆꯥꯅ ꯊꯛꯅꯕ ꯄꯩꯁꯥ ꯄꯣꯠꯂꯝꯁꯤꯡ ꯅꯨꯄꯥꯅ ꯊꯕꯛ ꯁꯨꯗꯨꯅ ꯄꯨꯁꯤꯜꯂꯒ ꯏꯃꯨꯡ ꯑꯗꯨꯒꯤ ꯑꯋꯥꯠ ꯑꯄꯥ ꯌꯦꯡꯁꯤꯜꯂꯤ ꯑꯗꯨꯕꯨ ꯍꯧꯖꯤꯛꯇꯤ ꯅꯨꯄꯥꯅꯗ ꯃꯄꯥꯟ ꯊꯣꯛꯑꯒ ꯑꯗꯨ ꯏꯃꯨꯡꯗ ꯄꯨꯁꯤꯜꯂꯛꯀꯅꯤ ꯍꯥꯏꯕꯁꯨ ꯇꯧꯗ꯭ꯔꯦ ꯑꯗꯒꯤ ꯏꯃꯨꯡꯒꯤ ꯊꯕꯛꯇꯤ ꯅꯨꯄꯤꯅꯗ ꯇꯧꯒꯅꯤ ꯍꯥꯏꯕꯁꯨ ꯂꯩꯇ꯭ꯔꯦ ꯃꯥꯒꯤ ꯃꯥꯒꯤ ꯁꯤꯟꯐꯝ ꯃꯇꯨꯡ ꯏꯟꯅ ꯅꯨꯄꯤꯅ ꯃꯄꯥꯟ ꯊꯣꯛꯑꯒ ꯊꯕꯛ ꯇꯧꯔꯛꯄꯁꯨ ꯌꯥꯎꯋꯤ ꯏꯃꯨꯡꯅ ꯏꯃꯨꯡꯁꯨ ꯅꯨꯄꯤꯅ ꯂꯣꯏꯁꯤꯟꯕꯁꯨ ꯌꯥꯎꯋꯤ ꯅꯨꯄꯥꯁꯨ ꯏꯃꯨꯡ ꯏꯃꯨꯡꯒꯤ ꯂꯣꯏꯁꯤꯟꯕꯗ ꯃꯣꯏꯅ ꯃꯇꯦꯡ ꯄꯥꯡꯕꯤꯕꯁꯨ ꯌꯥꯎꯋꯦ ꯃꯇꯝꯒꯤ ꯃꯇꯨꯡ ꯏꯟꯅ ꯅꯨꯄꯤ ꯅꯨꯄꯥ ꯃꯥꯅꯕꯅ ꯅꯨꯄꯤꯗꯅ ꯆꯥꯛ ꯊꯣꯡꯅꯤ ꯅꯨꯄꯤꯗꯅ ꯐꯤ ꯁꯨꯅꯤ ꯍꯥꯏꯕꯒꯤ ꯂꯩꯇꯔꯦ ꯅꯨꯄꯥꯁꯨ ꯐꯤ ꯁꯨꯏ ꯆꯥꯛ ꯊꯣꯡꯉꯤ ꯅꯨꯄꯤꯁꯨ ꯏꯃꯨꯡ ꯄꯨ ꯏꯃꯨꯡ ꯄꯨ ꯉꯝꯅꯕꯅꯤ ꯍꯥꯏꯗꯨꯅ ꯃꯄꯥꯟ ꯊꯣꯛꯑꯒ ꯊꯕꯛ ꯁꯨꯔꯛꯏ ꯑꯁꯨꯃꯥꯏꯅ ꯑꯍꯣꯡꯕꯁꯨ ꯂꯥꯛꯑꯦ